ꯑꯩꯈꯣꯏꯅ ꯑꯍꯥꯡꯕ ꯑꯍꯥꯡꯕ ꯃꯐꯝꯗ ꯏꯔꯣꯏꯕ ꯃꯇꯝꯗ ꯏꯁꯥꯁꯦ ꯀꯩꯝꯇ ꯀꯩꯝꯇ ꯀꯩꯝꯇ ꯃꯣꯐ ꯇꯧꯗꯕꯤꯗ ꯍꯥꯏꯇꯥꯔꯦ ꯀꯩꯅꯣ ꯇꯧꯔꯒ ꯑꯗꯨꯝ ꯂꯣꯡꯅ ꯇꯥꯎꯔꯒꯒꯨꯝꯕ ꯂꯩꯕꯗꯣ ꯑꯗꯨꯝꯀꯥꯟꯗ ꯁꯣꯔꯗꯤ ꯑꯗꯨꯝ ꯈꯔ ꯇꯞꯅ ꯁꯣꯔ ꯐꯥꯎꯕ ꯇꯞꯅ ꯇꯞꯅ ꯍꯣꯜꯂꯒ ꯈꯔ ꯂꯣꯡꯅ ꯇꯥꯎꯔꯒ ꯈꯨꯠꯁꯤ ꯈꯨꯠ ꯑꯅꯤꯁꯤꯁꯨ ꯑꯗꯨꯝ ꯇꯤꯡꯊꯣꯛꯑꯒ ꯑꯗꯨꯃꯥꯏꯅ ꯇꯧꯔꯀꯥꯟꯗ ꯏꯁꯥꯁꯦ ꯇꯥꯎꯈꯠꯂꯦꯕ ꯑꯗꯨꯒꯤ ꯇꯥꯎꯈꯠꯄꯗꯣ ꯍꯥꯏꯗꯤ ꯏꯔꯣꯏꯕꯁꯦ ꯌꯥꯝ ꯍꯩꯇ ꯇꯥꯔꯗꯤ ꯑꯗꯨꯃꯥꯏꯅ ꯇꯧꯔꯒ ꯂꯩꯕꯤꯕꯁꯦ ꯑꯗꯨꯝ ꯁꯥꯐꯅꯤ ꯈꯟꯖꯩ ꯑꯗꯨꯒ ꯑꯆꯧꯕ ꯏꯄꯥꯛꯁꯤꯡꯗꯗꯤ ꯁ꯭ꯋꯥꯏꯗꯗꯤ ꯍꯥꯏꯗꯤ ꯃꯅꯤꯄꯨꯔꯗꯗꯤ ꯑꯆꯧꯕ ꯏꯄꯥꯛꯁꯦ ꯂꯩꯇꯕꯅꯤꯅ ꯀꯌꯥ ꯀꯩꯅꯣꯗꯤ ꯑꯗꯨꯒꯤ ꯃꯔꯝꯗꯗꯤ ꯈꯪꯗ꯭ꯔꯦ ꯀꯩꯀꯩ ꯑꯄꯟꯕ ꯂꯩꯕꯅꯣꯗꯨꯗꯤ ꯑꯗꯨꯒ ꯁ꯭ꯋꯥꯏꯗꯗꯤ ꯇꯨꯔꯦꯜꯒꯨꯝꯕ ꯄꯨꯈ꯭ꯔꯤꯒꯨꯝꯕꯅ ꯍꯦꯟꯅ ꯂꯩꯕꯅꯤꯅ ꯑꯩꯈꯣꯏꯅ ꯀꯩꯅꯣꯒꯨꯝꯕ ꯅꯥꯄꯤ ꯅꯥꯄꯤ ꯌꯦꯠꯁꯤꯟꯕꯒꯨꯝꯕ ꯑꯗꯨꯃꯥꯏꯅ ꯍꯥꯏꯗꯣꯏꯔꯥ ꯑꯗꯨꯒꯨꯝꯕꯅ ꯍꯦꯟꯅ ꯀꯩꯅꯣ ꯇꯧꯋꯦ ꯑꯗꯨꯒ ꯅꯨꯡꯖꯦꯡ ꯅꯨꯡ ꯑꯗꯒꯤ ꯇꯨꯔꯦꯜꯗ ꯀꯩꯀꯩ ꯊꯥꯗꯕꯅꯤꯅ ꯒ꯭ꯂꯥꯁꯀꯨꯝꯕ ꯀꯩꯒꯨꯝꯕ ꯑꯗꯨꯒꯨꯝꯕꯅ ꯊꯤꯟꯕ ꯈꯣꯠꯄ ꯑꯗꯨꯒꯨꯝꯕꯒꯤ ꯑꯗꯨꯒꯨꯝꯕ ꯍꯣꯏ ꯑꯗꯨꯒꯨꯝꯕ ꯈꯛ ꯂꯩꯒꯗꯧꯕ ꯃꯥꯜꯂꯤ